ꯑꯩꯍꯥꯛꯀꯤ ꯂꯩꯉꯥꯛꯇ ꯑꯩ ꯇꯧꯍꯟꯅꯤꯡꯕꯁꯦ ꯑꯩꯅ ꯀꯔꯤꯅꯣ ꯍꯥꯏꯔꯗꯤ ꯑꯩꯅꯗꯤ ꯑꯩꯍꯥꯛꯀꯤ ꯂꯩꯉꯥꯛꯅ ꯑꯗꯨꯝ ꯑꯩꯈꯣꯏꯒꯤ ꯃꯔꯨꯝꯍꯩꯁꯤꯡ ꯂꯧꯕ ꯕꯥꯏꯕꯦꯠ ꯑꯗꯨꯗꯣ ꯑꯩ ꯑꯩꯈꯣꯏꯒꯤ ꯂꯩꯉꯥꯛꯇ ꯔꯤꯀ꯭ꯋꯦꯁꯇꯤ ꯇꯧꯅꯤꯡꯉꯦ ꯑꯩꯈꯣꯏꯅ ꯃꯥꯔꯀꯦꯠ ꯊꯤꯕꯗ ꯑꯩꯈꯣꯏꯅ ꯎꯕ ꯐꯪꯗꯕꯁꯨ ꯌꯥꯎꯋꯦ ꯑꯗꯨꯒꯤ ꯑꯩꯍꯥꯛꯀꯤ ꯂꯩꯉꯥꯛꯅ ꯑꯩꯈꯣꯏꯕꯨ ꯃꯥꯔꯀꯦꯠ ꯑꯩꯈꯣꯏꯒꯤ ꯂꯧꯃꯤꯁꯤꯡꯒꯤꯗꯃꯛ ꯃꯥꯔꯀꯦꯠ ꯊꯤꯕꯤꯔꯗꯤ ꯑꯩꯈꯣꯏ ꯌꯥꯝ ꯐꯒꯅꯤ ꯍꯥꯏꯅ ꯑꯩꯅ ꯈꯜꯂꯤ ꯑꯗꯨꯒꯤ ꯑꯩꯁꯦ ꯑꯩꯍꯥꯛꯀꯤ ꯂꯩꯉꯥꯛꯇ ꯑꯗꯨꯝ ꯔꯤꯀ꯭ꯋꯦꯁꯇꯤ ꯇꯧꯅꯤꯡꯕ ꯂꯩ ꯑꯗꯨ ꯑꯩꯈꯣꯏ ꯃꯥꯔꯀꯦꯠꯇꯨ ꯊꯤꯕꯤꯑꯣ ꯍꯥꯏꯅ ꯑꯩ ꯔꯤꯀ꯭ꯋꯦꯁ ꯇꯧꯅꯤꯡꯕ ꯂꯩ